ꯑꯩꯈꯣꯏꯒꯤ ꯍꯧꯖꯤꯛ ꯊꯣꯛꯂꯤꯕ ꯑꯩꯈꯣꯏꯒꯤ ꯃꯥꯅꯤꯄꯨꯔ ꯁ꯭ꯇꯦꯠ ꯑꯁꯤꯗ ꯊꯣꯛꯂꯤꯕ ꯑꯩꯈꯣꯏꯒꯤ ꯀꯃꯨꯅꯤꯇꯤ ꯑꯅꯤꯒꯤ ꯀꯟꯐ꯭ꯂꯤꯛ ꯑꯁꯤꯅ ꯃꯔꯝ ꯑꯣꯏꯔꯒ ꯒ ꯑꯩꯈꯣꯏꯒꯤ ꯏꯝꯐꯥꯜ ꯏꯁꯀꯤ ꯃꯅꯨꯡ ꯆꯟꯕ ꯍꯠꯇꯥꯗ ꯊꯣꯛꯈꯤꯕ ꯊꯧꯗꯣꯛ ꯑꯃꯒꯤ ꯃꯇꯥꯡꯗ ꯍꯟꯗꯜ ꯀꯔꯝꯅ ꯇꯧꯈꯤꯒꯦ ꯍꯥꯏꯕꯗꯨꯒꯤ ꯃꯇꯥꯡꯗ ꯑꯩ ꯈꯇꯪ ꯇꯦꯟꯇꯛꯅ ꯊꯝꯖꯒꯦ ꯅꯨꯃꯤꯠ ꯑꯁꯤꯗ ꯑꯩꯈꯣꯏꯒꯤ ꯍꯤꯟꯖꯥꯡ ꯌꯣꯟꯕꯤ ꯑꯩꯈꯣꯏꯒꯤ ꯍꯥꯏꯗꯤ ꯕꯦꯖꯤꯇꯦꯕꯜ ꯌꯣꯜꯂꯤꯕꯤ ꯑꯩꯈꯣꯏꯒꯤ ꯏꯃꯥ ꯏꯕꯦꯜꯁꯤꯡꯁꯤꯗ ꯑꯩꯈꯣꯏꯒꯤ ꯂꯩꯔꯤꯕ ꯀꯃꯨꯅꯤꯇꯤ ꯑꯇꯣꯞꯄꯒꯤ ꯃꯤꯑꯣꯏꯁꯤꯡ ꯊꯣꯂꯛꯂꯒ ꯑꯩꯈꯣꯏꯒꯤ ꯙꯝꯀꯥꯅꯆꯤꯡꯕ ꯑꯩꯈꯣꯏꯒꯤ ꯊ꯭ꯔꯤꯇꯟꯅꯆꯤꯡꯕ ꯇꯧꯔꯛꯄ ꯃꯇꯝꯗ ꯅꯨꯃꯤꯠ ꯑꯗꯨꯗ ꯃꯣꯞ ꯀꯌꯥ ꯑꯃ ꯊꯣꯛꯈꯤ ꯃꯣꯞ ꯑꯗꯨ ꯊꯣꯛꯄ ꯃꯇꯝꯗ ꯑꯩ ꯏꯁꯥꯃꯛꯁꯨ ꯍꯛꯊꯦꯡꯅꯅ ꯆꯠꯄ ꯌꯥꯎꯈꯤ ꯑꯗꯨꯕꯨ ꯑꯩꯈꯣꯏꯅ ꯃꯣꯞ ꯑꯗꯨ ꯍꯦꯟꯗꯜ ꯇꯧꯅꯅꯕ ꯍꯣꯠꯅꯕꯗ ꯑꯁꯨꯛꯀꯤ ꯃꯇꯤꯛ ꯑꯋꯥꯕ ꯀꯌꯥ ꯑꯃ ꯑꯣꯏꯈꯤ ꯑꯗꯨꯒ ꯅꯥꯀꯟ ꯑꯃꯔꯣꯝꯗꯅ ꯍꯥꯏꯔꯤꯕ ꯃꯣꯞ ꯑꯗꯨꯕꯨ ꯀꯟꯇ꯭ꯔꯣꯜ ꯇꯧꯅꯅꯕꯒꯤꯗꯃꯛꯇ ꯑꯩꯈꯣꯏꯒꯤ ꯄꯔꯥꯃꯤꯂꯤꯇꯥꯔꯤ ꯐꯣꯔꯁ ꯀꯌꯥ ꯑꯃ ꯃꯇꯝ ꯑꯗꯨꯗ ꯂꯥꯛꯈꯤ ꯄꯔꯥꯃꯤꯂꯤꯇꯔꯤ ꯐꯣꯔꯁꯁꯤꯡ ꯑꯗꯨꯒꯤ ꯒꯤ ꯃꯊꯛꯇ ꯑꯩꯈꯣꯏꯅ ꯂꯃꯟ ꯈꯨꯝꯅꯅꯕ ꯍꯣꯠꯅꯕꯗ ꯑꯩꯈꯣꯏ ꯀꯩꯗꯧꯉꯩꯗ ꯑꯩꯈꯣꯏ ꯃꯥꯏ ꯄꯥꯛꯂꯣꯏ ꯃꯔꯝ ꯑꯁꯤꯅ ꯑꯩꯈꯣꯏꯗꯪ ꯁꯣꯛꯂꯒ ꯇꯣꯛꯀꯅꯤ ꯃꯔꯝ ꯑꯁꯤꯅ ꯅꯨꯃꯤꯠ ꯑꯗꯨꯗ ꯈꯣꯏꯁꯥꯎꯅꯔꯕ ꯃꯌꯥꯝ ꯑꯗꯨꯕꯨ ꯕꯨ ꯀꯃꯥꯏꯅ ꯍꯦꯟꯗꯜ ꯇꯧꯒꯅꯤ ꯍꯥꯏꯕꯒꯤ ꯃꯇꯥꯡꯗ ꯑꯁꯨꯛꯀꯤ ꯃꯇꯤꯛ ꯑꯋꯥꯕ ꯑꯃꯗꯤ ꯑꯣꯏꯈꯤ ꯑꯗꯨꯕꯨ ꯋꯥꯔꯁꯨ ꯋꯥꯅ ꯑꯩꯈꯣꯏꯒꯤ ꯈꯨꯠꯇ ꯈꯨꯠꯂꯥꯏ ꯄꯥꯏꯕꯁꯨ ꯅꯠꯇꯕ ꯑꯩꯈꯣꯏꯒꯤ ꯃꯤꯆꯝ ꯄ꯭ꯔꯖꯥꯁꯤꯡꯅ ꯃꯣꯏꯒ ꯑꯩꯈꯣꯏꯒ ꯂꯥꯟꯊꯦꯡꯅꯕ ꯍꯥꯏꯕꯗꯨꯗꯤ ꯑꯣꯏꯔꯣꯏꯗꯧꯕꯅꯤꯅ ꯑꯩꯈꯣꯏꯒꯤ ꯃꯤꯆꯝꯁꯤꯡ ꯑꯗꯨꯕꯨ ꯐꯥꯊꯅꯕ ꯃꯣꯏꯗ ꯋꯥꯔꯤ ꯁꯥꯕ ꯑꯃꯁꯨꯡ ꯇꯞꯅ ꯏꯡꯅ ꯁꯥꯅꯅꯕ ꯍꯣꯠꯅꯕꯗ ꯑꯆꯧꯕ ꯕ ꯈ꯭ꯔꯥꯏꯁꯤꯁ ꯑꯃꯗꯤ ꯊꯣꯛꯈꯤ ꯑꯗꯨꯕꯨ ꯑꯀꯣꯟꯕꯗꯗꯤ ꯍꯥꯏꯔꯤꯕ ꯀꯣꯟꯐ꯭ꯂꯤꯛ ꯑꯗꯨ ꯑꯩꯈꯣꯏꯅ ꯍꯦꯟꯗꯜ ꯇꯧꯕꯗꯤ ꯉꯝꯈꯤ